ꯁꯟꯁꯨ ꯂꯣꯏ ꯍꯥꯃꯦꯡꯁꯨ ꯂꯣꯏ ꯌꯦꯟꯁꯨ ꯂꯣꯏ ꯌꯦꯟꯁꯤꯡ ꯁꯟꯁꯤꯡ ꯃꯁꯥ ꯃꯁꯥꯒꯤ ꯃꯀꯣꯟ ꯇꯣꯉꯥꯟ ꯇꯣꯉꯥꯟꯅ ꯊꯝꯃꯤ ꯌꯦꯟꯒꯤꯅ ꯌꯦꯟꯒꯤ ꯌꯦꯝꯕꯣꯟꯗ ꯁꯟꯒꯤꯅ ꯁꯟꯒꯤ ꯁꯪꯒꯣꯟꯗ ꯑꯩ ꯑꯉꯝꯕ ꯁꯛꯇꯤꯗ ꯁꯥꯁꯟ ꯑꯗꯨꯕꯨ ꯃꯕꯨꯛ ꯊꯟꯕ ꯉꯝꯅꯉꯥꯏ ꯍꯣꯠꯅꯩ ꯅꯣꯡꯃꯒꯤ ꯁꯟ ꯑꯃꯅ ꯂꯤꯇ꯭ꯔ ꯇꯔꯦꯠ ꯅꯤꯄꯥꯜ ꯇꯔꯥ ꯊꯣꯛꯏ ꯊꯣꯛꯏꯕ ꯁꯥꯁꯟ ꯑꯗꯨꯒꯤ ꯁꯪꯒꯣꯝꯗꯨꯅ ꯅꯣꯡꯃꯒꯤ ꯐꯪꯉꯤꯕ ꯈꯔ ꯑꯗꯨꯅ ꯏꯃꯨꯡ ꯃꯅꯨꯡꯒꯤ ꯍꯣꯠꯅꯩ ꯊꯥ ꯑꯃꯗ ꯂꯨꯄꯥ ꯂꯤꯁꯤꯡ ꯀꯨꯟꯊ꯭ꯔꯥ ꯑꯃ ꯅꯤꯐꯨ ꯑꯃ ꯐꯪꯉꯤ ꯑꯉꯥꯡꯒꯤ ꯁ꯭ꯀꯨꯜꯒꯤ ꯐꯤ ꯊꯤꯕ ꯑꯃꯨꯡ ꯃꯅꯨꯡꯒꯤ ꯍꯣꯠꯅꯕ